ꯌꯥꯎꯁꯪ ꯂꯥꯏ ꯍꯔꯥꯎꯕ ꯀꯥꯡ ꯆꯤꯡꯕ ꯆꯩꯔꯥꯎꯕ ꯅꯤꯡꯉꯣꯜ ꯆꯥꯛꯀꯧꯕ ꯌꯥꯎꯁꯪ ꯁ꯭ꯄꯣꯔꯠꯁ ꯊꯥꯕꯜ ꯆꯣꯡꯕ ꯑꯗꯨꯗꯒꯤ ꯀꯨꯠ ꯃꯦꯔꯥ ꯍꯧ ꯆꯣꯡꯕ ꯑꯗꯨꯗꯒꯤ ꯈ꯭ꯔꯤꯁꯃꯥꯁ ꯅꯆꯤꯡꯕꯁꯤꯡ